ꯍꯜꯂꯣ ꯁꯥꯟꯇꯤ ꯑꯣ ꯅꯪ ꯍꯣꯇꯦꯜꯗꯣ ꯅꯪꯒꯤ ꯀꯩꯅꯣ ꯌꯣꯜꯂꯤꯕ꯭ꯔꯥꯕ ꯑꯆꯥ ꯑꯊꯛꯇꯣ ꯑꯩꯈꯣꯏꯒꯤ ꯆꯧꯒꯨꯝꯕ ꯑꯗꯒꯤ ꯅꯣꯏꯒꯤ ꯃꯣꯃꯣꯒ ꯍꯥꯏꯗꯣ ꯑꯉꯥꯡ ꯌꯥꯝ ꯆꯥꯅꯤꯡꯉꯦ ꯆꯧꯗꯣ ꯁꯦꯠꯇ ꯆꯠꯄ꯭ꯔꯥ ꯀꯃꯥꯏꯅ ꯇꯧꯒꯦ

ꯆꯧꯗꯣ ꯑꯥ ꯆꯧꯗꯣ ꯑꯗꯨꯒ ꯃꯣꯃꯣꯗꯨꯒꯅꯦ ꯁꯦꯠ ꯑꯃꯒ ꯂꯧꯔꯒꯦ ꯑꯩ ꯏꯁꯨꯗꯣ ꯌꯥꯝ ꯆꯥꯅꯤꯡꯉꯦ ꯑꯗꯒꯤ ꯃꯃꯥꯟꯅꯕ ꯈꯔ ꯑꯃꯁꯨ ꯕꯥꯔꯗꯦꯅꯦꯅ ꯇꯧꯁꯤꯜꯂꯨꯔꯦ ꯑꯩ ꯑꯃꯨꯛ ꯍꯧ ꯉꯝꯃꯔꯣꯏ ꯅꯣꯏꯗꯒꯤ ꯂꯧꯔꯔꯒꯦ ꯀꯣ ꯃꯃꯥꯟꯅꯕ ꯇꯔꯥꯃꯨꯛ ꯁꯨꯔꯤꯅꯦ ꯄꯪꯂꯥꯛꯇ ꯂꯥꯛꯏꯅꯦ ꯒ꯭ꯌꯥꯟ ꯑꯝ ꯇꯥꯗꯦꯅꯦ ꯑꯗꯨꯗꯤ ꯑꯗꯨ ꯀꯌꯥꯅ ꯀꯣꯟꯅꯗꯣꯏꯅꯣ ꯑꯗꯨ ꯃꯣꯃꯣꯗꯨꯒꯅꯦ ꯆꯧꯗꯨꯒꯗꯪ ꯂꯧꯔꯒꯦ ꯑꯇꯩꯗꯤ ꯂꯧꯔꯔꯣꯏ ꯀꯣ ꯑꯗꯨꯅ ꯐꯅꯕ ꯆꯧꯗꯨꯗꯤ ꯈꯔ ꯈꯔ ꯍꯥꯞꯈ꯭ꯔꯁꯨ ꯌꯥꯔꯦ ꯑꯗꯒꯤ ꯃꯣꯃꯣꯗꯨꯗꯤ ꯑꯃꯃꯝ ꯑꯗꯨ ꯀꯩꯅꯣꯝꯃ ꯄꯤꯔꯛꯑꯣ ꯅꯪꯅ ꯀꯣꯟꯅꯅꯕ ꯅꯣꯏꯒꯤ ꯄꯤꯀꯦꯠꯇ ꯍꯥꯟꯕ꯭ꯔꯥ ꯀꯃꯥꯏꯅ ꯇꯧꯒꯦ ꯑꯗꯨꯕꯣ ꯄꯤꯀꯦꯠꯇ ꯍꯥꯟꯕ꯭ꯔꯥꯕ ꯀꯃꯥꯏꯅ ꯇꯧꯒꯦꯕ

ꯍꯣꯏ ꯍꯣꯏ ꯍꯣꯏ ꯑꯗꯨꯗꯤ ꯅꯪ ꯂꯩꯔꯝꯃꯨ ꯂꯥꯛꯑꯒꯦꯀꯣ ꯑꯗꯨꯗꯤ ꯊꯝꯃꯣ ꯊꯝꯃꯣ ꯂꯥꯛꯑꯦ ꯂꯥꯛꯑꯦ